ꯃꯅꯤꯄꯨꯔꯒꯤ ꯄꯨꯋꯥꯔꯤꯒꯤ ꯃꯇꯨꯡ ꯏꯟꯅ ꯃꯅꯤꯄꯨꯔꯤ ꯂꯣꯟ ꯑꯁꯤ ꯁꯟꯁ꯭ꯀ꯭ꯔꯤꯇꯤꯅ ꯃꯔꯨ ꯑꯣꯏꯅ ꯙꯔꯃ ꯁꯥꯍꯤꯇꯤꯌꯥ ꯑꯃꯁꯨꯡ ꯑꯦꯗꯤꯅꯤꯁꯇ꯭ꯔꯦꯁꯟ ꯂꯝꯗ ꯏꯊꯤꯜ ꯄꯤꯗꯨꯅ ꯂꯥꯛꯂꯤ ꯃꯅꯤꯄꯨꯔꯒꯤ ꯅꯤꯡꯊꯧ ꯂꯩꯕꯥꯛ ꯑꯁꯤ ꯕꯦꯡꯒꯣꯜꯗ ꯄꯥꯡꯊꯣꯛ ꯆꯥꯎꯊꯣꯛꯂꯕ ꯃꯇꯝ ꯗ ꯃꯅꯤꯄꯨꯔ ꯑꯃꯁꯨꯡ ꯕꯦꯡꯒꯂꯤꯒꯤ ꯂꯣꯟ ꯑꯁꯤ ꯃꯔꯤ ꯂꯩꯅꯍꯟꯂꯤ ꯑꯄꯨꯟꯕ ꯑꯣꯏꯅ ꯃꯅꯤꯄꯨꯔꯤ ꯂꯣꯟ ꯑꯁꯤ ꯑꯇꯣꯞꯄ ꯂꯣꯜꯁꯤꯡꯒ ꯂꯣꯏꯅꯅ ꯋꯥꯔꯤ ꯁꯥꯗꯨꯅ ꯃꯇꯝꯒꯤ ꯃꯇꯨꯡ ꯏꯟꯅ ꯍꯦꯟꯅ ꯆꯥꯎꯈꯠꯂꯕꯁꯨ ꯇꯣꯞ ꯇꯣꯞꯄꯥ ꯃꯑꯣꯡ ꯃꯇꯧ ꯑꯗꯨ ꯉꯥꯛꯇꯨꯅ ꯊꯝꯕ ꯉꯝꯃꯤ ꯑꯃꯗꯤ ꯃꯅꯤꯄꯨꯔꯤꯒꯤ ꯂꯣꯟꯁꯤꯡ ꯆꯠꯅꯕꯤꯁꯤꯡꯕꯨ ꯃꯇꯝꯒꯤ ꯃꯇꯨꯡ ꯏꯟꯅ ꯆꯥꯎꯈꯠꯄꯒꯤ ꯃꯇꯧ ꯇꯝꯅꯕ ꯍꯣꯠꯅꯕꯗ ꯑꯑꯣꯟꯕ ꯄꯨꯔꯛꯏ ꯍꯥꯏꯅ ꯑꯩꯅ ꯈꯜꯂꯤ